ꯍꯂꯣ ꯃꯦꯗꯥꯝ ꯁ꯭ꯀꯨꯜꯒꯤ ꯃꯔꯝꯗ ꯋꯥꯔꯤ ꯁꯥꯁꯦ ꯍꯩ ꯁ꯭ꯀꯨꯜ ꯁ꯭ꯀꯨꯜ ꯆꯠꯄ ꯅꯨꯡꯉꯥꯏꯔꯤꯕꯣ ꯂꯥꯏꯔꯤꯛ ꯇꯥꯛꯄ ꯑꯉꯥꯡꯁꯤꯡ ꯂꯥꯏꯔꯤꯛ ꯍꯩꯕ ꯂꯥꯏꯔꯤꯛ ꯍꯩꯕ ꯌꯥꯎꯕ꯭ꯔꯥ ꯁ꯭ꯀꯨꯜꯅꯤꯅ ꯍꯩꯕꯁꯨ ꯌꯥꯎꯕ ꯇꯥꯕꯅꯤ ꯅꯠꯇ꯭ꯔꯣ ꯑꯗꯨ ꯅꯣꯏꯒꯤ ꯔꯤꯐ꯭ꯔꯦꯁꯃꯦꯟ ꯃꯤꯠ ꯗꯦ ꯃꯤꯜ ꯄꯤꯕ꯭ꯔꯣ ꯑꯣ ꯅꯣꯏ ꯄꯩꯁꯥ ꯈꯥꯏꯔꯒ ꯑꯆꯥꯄꯣꯠ ꯆꯥꯏ ꯍꯥꯏꯅ ꯄꯥꯎ ꯇꯥꯏꯅꯦ ꯑꯗꯨ ꯄꯩꯁꯥ ꯈꯥꯏꯔꯣꯏꯗꯕꯅꯦ ꯍꯥꯏꯕꯅꯤꯗ ꯀꯃꯥꯏꯅ ꯑꯩꯈꯣꯏꯕꯨ ꯄꯤꯖꯅꯤꯉꯥꯏ ꯃꯣꯏꯅ ꯄꯩꯁꯥ ꯈꯥꯏꯗꯣꯏꯅꯣ ꯃꯣꯏꯒꯤ ꯁ꯭ꯀꯨꯜꯗ ꯊꯕꯛ ꯇꯧꯔꯒ ꯃꯣꯏꯅ ꯄꯤꯐꯝ ꯊꯣꯛꯇꯕ꯭ꯔꯣ ꯀꯣ ꯌꯥꯝ ꯉꯛꯄꯅꯦ ꯑꯗꯨ ꯑꯩꯈꯣꯏꯕꯨ ꯑꯉꯥꯡꯁꯤꯡ ꯂꯥꯏꯔꯤꯛ ꯐꯖꯅ ꯇꯥꯛꯑꯣ ꯍꯥꯏꯔꯗꯤ ꯅꯠꯇ꯭ꯔꯣ ꯑꯩꯈꯣꯏꯁꯦ ꯑꯣꯖꯥ ꯃꯁꯦꯟꯁꯦ ꯑꯣ ꯑꯗꯨꯁꯨ ꯆꯉꯥꯡꯂ ꯒꯦꯁꯇ꯭ꯔꯤꯛ ꯌꯥꯝ ꯀꯜꯂꯝꯅꯤꯌꯦ

ꯑꯗꯨꯗꯤ ꯑꯩꯈꯣꯏꯁꯦ ꯃꯤꯇꯤꯡ ꯇꯧꯔꯒ ꯑꯁꯤꯒꯤ ꯃꯔꯝꯗꯗꯤ ꯍꯥꯏꯌꯔ ꯑꯣꯊꯣꯔꯤꯇꯤꯗ ꯍꯥꯏꯔꯁꯤꯅꯦ ꯑꯃ ꯀꯔꯤ ꯈꯟꯒꯦ ꯍꯥ ꯎꯝ ꯑꯗꯨꯕꯨ ꯍꯥꯏꯕ ꯍꯥꯏꯅꯤꯉꯥꯏ ꯇꯧꯁꯤꯀꯣ ꯃꯊꯪꯗ ꯑꯩꯈꯣꯏ ꯑꯩꯈꯣꯏ ꯃꯤꯇꯤꯡ ꯑꯃ ꯇꯧꯔꯒꯀꯣ ꯑꯩꯈꯣꯏꯗꯤ ꯈꯥꯏꯗꯦ ꯍꯣꯏ ꯑꯗꯨꯗꯤ ꯃꯊꯪꯗ ꯑꯣꯏꯅ ꯋꯥꯔꯤ ꯁꯥꯔꯁꯤꯀꯣ ꯉꯁꯤꯒꯤꯗꯤ ꯑꯣꯏꯅꯗꯤ ꯊꯝꯃꯒꯦ ꯍꯣꯏ